ꯑꯥ ꯍꯜꯂꯣ ꯍꯜꯂꯣ ꯇꯥꯕꯤꯕ꯭ꯔꯣ ꯇꯥꯏꯌꯦꯀꯣ ꯍꯣꯏ ꯍꯣꯏ ꯍꯣꯏ ꯍꯣꯏ ꯍꯣꯏ ꯍꯣꯏ ꯀꯥꯔꯦ ꯀꯥꯔꯁꯦ ꯀꯥꯔꯁꯦ ꯍꯣꯏ ꯐꯦꯁꯇꯤꯕꯦꯜ ꯑꯣꯏꯕꯅꯤꯅ ꯑꯗꯨ ꯃꯇꯝ ꯑꯁꯤꯅ ꯆꯞ ꯆꯥꯕꯅꯤꯅ ꯎꯝ ꯐꯦꯁꯇꯤꯕꯦꯜ ꯍꯣꯏ ꯐꯦꯁꯇꯤꯕꯦꯜ ꯑꯣꯏꯗ꯭ꯔꯗꯤ ꯋꯥꯏꯗꯒ ꯈꯔ ꯋꯥꯠꯄꯅꯤꯅꯀꯣ ꯑꯗꯨ ꯐꯦꯁꯇꯤꯕꯦꯜꯗꯨ ꯑꯣꯏꯕꯅꯤꯅ ꯑꯗꯨ ꯃꯇꯝꯗꯤ ꯆꯞ ꯆꯥꯕꯅꯤꯅ ꯑꯥ ꯑꯗꯨ ꯆꯠꯂꯁꯦ ꯑꯗꯨ ꯑꯗꯨ ꯃꯤ ꯀꯌꯥ ꯀꯅꯥ ꯀꯅꯥꯈꯣꯏ ꯀꯥꯒꯗꯧꯕ꯭ꯔꯥ

ꯑꯁ ꯑꯗꯨꯗꯤ ꯌꯥꯝ ꯂꯩꯌꯦꯗ ꯅꯣꯏꯒꯤ ꯅꯣꯏꯒꯤ ꯃꯔꯨꯞꯇꯁꯨ ꯑꯅꯤ ꯑꯍꯨꯝꯒ ꯍꯥꯞꯄꯣ ꯑꯩꯒꯤꯁꯨ ꯑꯃ ꯑꯅꯤꯒꯨꯝꯕ ꯄꯨꯔꯛꯀꯦ ꯑꯥ ꯍꯣꯏ ꯍꯣꯏ ꯅꯪꯒꯤ ꯒꯥꯔꯤꯗꯨꯗ ꯅꯨꯄꯤ ꯑꯅꯤ ꯑꯍꯨꯝꯒ ꯊꯝꯃꯣ ꯑꯩꯒꯤ ꯁꯤꯗꯒꯤꯁꯨ ꯑꯗꯨ ꯇꯧꯔꯒꯦ

ꯁꯤꯔꯣꯏ ꯆꯤꯡꯗꯤ ꯆꯠꯇ꯭ꯔꯤꯗ ꯑꯩꯗꯤ ꯉꯁꯤ ꯉꯁꯤ ꯑꯁꯤ ꯑꯥ ꯐꯥꯔꯁ ꯑꯦꯇꯦꯝ ꯇꯧꯔꯒꯦ ꯅꯪꯗꯤ ꯑꯅꯤ ꯑꯅꯤꯔꯛꯀꯣ ꯑꯧ ꯅꯪꯗꯤ ꯑꯦꯛꯁꯄꯤꯔꯦꯟꯁ ꯑꯣꯏꯌꯦꯅꯦ ꯑꯗꯨꯗꯤ ꯅꯪꯅ ꯑꯩ ꯑꯥ ꯍꯣꯏ ꯍꯣꯏ ꯐꯔꯦ ꯑꯣ ꯍꯣꯏ ꯍꯣꯏ ꯑꯩꯁꯨ ꯑꯗꯨꯝ ꯕꯤꯗꯤꯑꯣꯗ ꯎꯕ ꯍꯣꯏ ꯑꯗꯨꯝ ꯌꯨꯇꯨꯞꯇ ꯃꯤꯅ ꯑꯗꯨ ꯕꯤꯗꯤꯑꯣ ꯀꯧꯔꯦ ꯁꯤꯒꯨꯃꯕ ꯑꯗꯨꯗꯩ ꯌꯦꯡꯕꯗꯤ ꯍꯣꯏ ꯌꯥꯝ ꯅꯨꯡꯉꯥꯏ ꯕ꯭ꯔꯤꯠ ꯇꯦꯀꯤꯡ ꯕ꯭ꯌꯨ ꯂꯦꯟꯏꯁꯀꯦꯞ ꯌꯥꯝ ꯐꯖꯕꯅꯤꯅꯀꯣ ꯑꯗꯨꯒ ꯑꯗꯨ ꯆꯤꯡ ꯀꯥꯔꯒ ꯑꯗꯨꯝ ꯂꯤꯂꯤꯒꯨꯃꯕꯁꯨ ꯕ꯭ꯂꯨꯝꯒ ꯎꯕꯅꯤꯅ ꯑꯗꯨꯒꯨꯝꯕ ꯍꯣꯏ ꯐꯤꯂꯤꯡꯗꯨ ꯑꯩ ꯌꯥꯝ ꯄꯥꯝꯕ ꯑꯩꯗꯤ ꯇ꯭ꯔꯦꯛꯀꯤꯡꯒꯨꯝꯕꯗꯤ ꯁꯤꯒꯨꯝꯕꯗꯤ ꯌꯥꯝ ꯍꯣꯏ ꯄꯥꯝꯕꯅꯤ ꯑꯗꯨꯕꯨ ꯃꯇꯝꯗꯨ ꯃꯇꯝꯗꯨ ꯍꯣꯏ ꯔꯥꯏꯠ ꯇꯥꯏꯝꯗꯨ ꯑꯗꯨꯝ ꯈꯪꯍꯧꯗꯕꯀꯣ ꯑꯗꯨꯝꯕ ꯍꯣꯏ ꯉꯁꯥꯏ ꯍꯧꯖꯤꯛꯇꯤ ꯁꯤ ꯁꯤ ꯑꯣꯏ ꯐꯦꯁꯇꯤꯕꯦꯜꯁꯨ ꯂꯥꯛꯄꯅꯤꯅ ꯑꯗꯨ ꯍꯧꯖꯤꯛ ꯍꯣꯏ ꯗꯤꯁ ꯇꯥꯏꯝꯗ ꯇ꯭ꯔꯥꯏ ꯇꯧꯔꯁꯦ ꯎꯝ ꯍꯣꯏ ꯍꯣꯏ ꯑꯗꯨꯒ ꯅꯨꯃꯤꯠ ꯀꯌꯥ ꯂꯩꯒꯦꯔꯥ ꯑꯗꯨꯗ ꯀꯥꯔꯗꯤ ꯑꯥ ꯍꯣꯏ ꯍꯣꯏ ꯍꯣꯏ ꯑꯥ ꯑꯗꯨ

ꯑꯥ ꯐꯤꯐꯇꯤꯟ ꯀꯤꯂꯣꯃꯤꯇꯔ ꯍꯣꯏ ꯑꯗꯨꯗꯤ ꯌꯥꯝ ꯅꯤꯌꯥꯔ ꯑꯣꯏꯕꯅꯤꯅꯦ ꯎꯃ ꯑꯥ ꯍꯣꯏ ꯑꯗꯨ ꯅꯠꯇ꯭ꯔꯗꯤ ꯑꯥ ꯑꯗꯨ ꯑꯥ

ꯑꯥ ꯎꯝ ꯎꯝ ꯑꯩꯁ ꯑꯥ ꯍꯣꯏ ꯑꯗꯨꯗꯨꯅ ꯅꯨꯡꯉꯥꯏꯔꯝꯒꯅꯤꯗ ꯂꯦꯡꯗꯅ ꯂꯩꯕꯗꯨꯅꯀꯣ ꯑꯗꯨꯝ ꯍꯣꯏ ꯑꯦꯛꯁꯄꯤꯔꯦꯟꯁ ꯇ꯭ꯔꯦꯀꯤꯡ ꯆꯠꯄꯅꯤꯅ ꯍꯣꯏ ꯍꯣꯇꯦꯜꯒꯨꯝꯕꯗꯤ ꯍꯧꯖꯤꯛꯇꯤ ꯌꯥꯝ ꯇꯥꯡꯒꯅꯤꯅ ꯃꯤ ꯌꯥꯝ ꯂꯩꯕꯅꯤ ꯐꯣꯔꯦꯅꯔ ꯇꯨꯔꯤꯁ ꯈꯣꯏ ꯌꯥꯝ ꯂꯥꯛꯄꯅꯤꯅꯀꯣ ꯑꯣ ꯑꯣ ꯍꯣꯏ ꯍꯣꯏ ꯍꯣꯏ ꯑꯥ ꯍꯣꯏ ꯑꯗꯨ ꯑꯗꯨ ꯑꯣ ꯍꯣꯏ ꯍꯣꯏ ꯍꯣꯏ ꯑꯩꯈꯣꯏ ꯃꯤꯁꯨ ꯑꯗꯨꯝ ꯍꯣꯏ ꯃꯤ ꯌꯥꯎꯕꯅꯤꯅ ꯃꯤꯁꯨ ꯈꯔ ꯌꯥꯝꯕꯁꯤꯒ ꯑꯥ ꯍꯣꯏ ꯌꯥꯝꯕꯅꯤꯅꯀꯣ ꯍꯣꯏ ꯑꯗꯨꯗꯤ ꯀꯦꯝꯄꯤꯡꯗꯨꯅ ꯇꯧꯔꯁꯦ ꯀꯦꯝꯄꯤꯡꯗꯨ ꯂꯧꯔꯒꯀꯣ ꯍꯣꯏ

ꯍꯣꯏ ꯍꯣꯏ ꯑꯣꯏꯁ ꯑꯗꯨꯁꯨ ꯌꯥꯔꯅꯤꯅ ꯑꯗꯨꯗꯤ ꯑꯗꯨꯗꯤ ꯌꯥꯝ ꯔꯤꯖꯅꯦꯕꯜ ꯑꯣꯏꯕꯅꯤꯅ ꯑꯗꯨ ꯇꯧꯔꯁꯦ ꯎꯝ ꯑꯣ ꯑꯣ ꯍꯣꯏ ꯍꯥꯡꯔꯩꯗ ꯀꯦꯝꯄꯤꯡ ꯇꯧꯔꯁꯤꯀꯣ ꯑꯗꯨꯗꯤ ꯀꯦꯝꯄꯤꯡ ꯁꯥꯏꯠꯇꯨꯗꯤ ꯊꯥꯡꯂꯩꯗ ꯍꯣꯏ ꯑꯗꯨꯗ ꯂꯦꯟꯏꯁꯀꯦꯞ ꯂꯩ ꯑꯗꯨꯗ ꯌꯥꯕꯅꯤꯅ ꯎꯝ ꯑꯥ ꯍꯣꯏ ꯍꯣꯏ ꯍꯣꯏ ꯍꯣꯏ ꯑꯗꯨꯗꯤ ꯑꯣ ꯑꯣ ꯑꯗꯨꯗ ꯀꯥꯝꯒꯗꯣꯏꯅꯤꯀꯣ ꯍꯣꯏ ꯍꯣꯏ ꯍꯩ ꯉꯝꯗ꯭ꯔꯤ ꯑꯩꯗꯤ ꯑꯗꯨꯒꯗꯤ ꯉꯝꯗꯤ ꯉꯝꯒꯅꯤꯗ ꯍꯣꯏ ꯍꯣꯏ ꯅꯨꯄꯤ ꯅꯨꯄꯤ ꯍꯣꯏ ꯍꯣꯏ ꯍꯣꯏ ꯅꯨꯄꯤꯁꯨ ꯌꯥꯎꯔꯕꯅꯤꯅ ꯑꯩꯈꯣꯏ ꯑꯩꯈꯣꯏ ꯑꯅꯤꯗ ꯑꯁ ꯑꯩꯈꯣꯏ ꯃꯤ ꯍꯣꯏ ꯄꯨꯡ ꯑꯃ ꯄꯥꯏꯕ ꯑꯩꯈꯣꯏ ꯑꯗꯨꯗꯤ ꯄꯨꯡ ꯑꯅꯤ ꯑꯍꯨꯝꯒꯨꯝꯕ ꯄꯥꯏꯒꯅꯤꯅꯦ ꯅꯨꯄꯤꯁꯨ ꯂꯥꯛꯃꯤꯟꯅꯕꯅꯤꯅꯀꯣ ꯍꯣꯏ ꯍꯣꯏ ꯍꯣꯏ ꯍꯣꯏ ꯃꯣꯏꯒꯤꯁꯨ ꯍꯣꯏ ꯑꯗꯨꯒꯨꯝꯕ ꯑꯦꯡꯀꯔꯦꯖ ꯄꯤꯔꯒꯦ ꯍꯣꯏ ꯄ꯭ꯔꯦꯛꯇꯤꯁ ꯈꯔ ꯆꯠꯂꯣ ꯍꯥꯏꯕꯀꯣ ꯎꯝ ꯑꯗꯨ ꯑꯥ ꯍꯣꯏ ꯍꯣꯏ ꯑꯗꯨ ꯅꯠꯇ꯭ꯔꯗꯤ ꯕꯤꯠ ꯑꯗꯨ ꯅꯠꯇ꯭ꯔꯗꯤ ꯕꯤꯠ ꯌꯥꯎꯗꯦ ꯍꯣꯏ ꯕꯤꯠ ꯌꯥꯎꯗꯦꯀꯣ ꯑꯥ ꯍꯣꯏ ꯑꯗꯨ ꯅꯠꯇ꯭ꯔꯗꯤ ꯕꯤꯠ ꯌꯥꯎꯗꯦꯀꯣ ꯑꯥ ꯍꯣꯏ ꯍꯧꯖꯤꯛ ꯉꯁꯤꯗꯤ ꯑꯗꯨ ꯑꯥ ꯉꯁꯤꯗꯤ ꯇ꯭ꯋꯦꯟꯇꯤ ꯐꯥꯏꯚ ꯑꯣꯏꯕꯅꯤꯅꯀꯣ ꯉꯁꯤꯗꯤ ꯇ꯭ꯋꯦꯟꯇꯤ ꯐꯥꯏꯚ ꯑꯗꯨ ꯀꯩꯗꯧꯉꯩ ꯆꯠꯀꯗꯧꯕ꯭ꯔꯥ ꯍꯥꯡꯆꯤꯠ ꯍꯌꯦꯡ ꯍꯪꯖꯤꯠ ꯍꯪꯖꯤꯠ ꯀꯨꯝꯕ ꯌꯥꯒꯦ ꯅꯠꯇ꯭ꯔꯣ

ꯍꯣꯏ ꯍꯌꯦꯡꯗꯤ ꯑꯗꯨꯝ ꯍꯣꯏ ꯄ꯭ꯔꯤꯄꯦꯔꯦꯁꯟ ꯈꯔ ꯇꯧꯒꯦ ꯇꯧꯕꯅꯤꯅꯀꯣ ꯎꯝ ꯎꯝ ꯍꯣꯏ ꯍꯣꯏ ꯑꯗꯨ ꯃꯤꯅꯤꯠ ꯃꯤꯅꯤꯠ ꯐꯥꯏꯚ ꯐꯥꯏꯚ ꯁꯤꯡꯁ ꯃꯤꯅꯤꯠ ꯑꯩꯈꯣꯏ ꯑꯅꯤ ꯋꯥꯔꯤ ꯁꯥꯕꯅꯤꯅꯦ ꯍꯧꯖꯤꯛꯇꯤ ꯈꯔ ꯈꯔ ꯐꯖꯅ ꯈꯔ ꯈꯔ ꯗꯤꯁꯀꯁꯟ ꯇꯧꯔꯒꯦ ꯑꯗꯨ ꯀꯣꯟꯇ꯭ꯔꯤꯕ꯭ꯌꯨꯁꯟꯗꯤ ꯀꯣꯟꯇ꯭ꯔꯤꯕ꯭ꯌꯨꯁꯟꯁꯤ ꯑꯥ ꯍꯣꯏ ꯑꯣ ꯍꯣꯏ ꯍꯣꯏ ꯍꯣꯏ ꯍꯣꯏ ꯑꯗꯨ ꯇꯧꯔꯁꯦ ꯃꯤ ꯄꯨꯂꯞꯒꯤ ꯁꯖꯦꯁꯟꯁꯨꯀꯣ ꯀꯔꯤ ꯀꯔꯤ ꯂꯧꯒꯦ ꯇꯧꯕ꯭ꯔꯥ ꯑꯗꯨꯒꯨꯝꯕꯁꯨꯀꯣ ꯎꯝ ꯆꯣ ꯆꯣ ꯍꯣꯏ ꯍꯣꯏ ꯆꯣ ꯊꯝꯃꯦ ꯊꯝꯃꯦ ꯑꯗꯨꯗꯤ ꯆꯣ ꯎꯝ